ꯊꯋꯥꯟꯃꯤꯆꯥꯛ ꯃꯊꯤ ꯅꯠꯇ꯭ꯔꯒ ꯃꯦꯇꯣꯔ ꯇꯥꯔꯛꯄ ꯑꯩꯍꯥꯛ ꯌꯥꯝꯅ ꯎꯈ꯭ꯔꯦ ꯃꯃꯥꯡꯗ ꯊꯋꯥꯟꯃꯤꯆꯥꯛ ꯃꯊꯤ ꯇꯔꯛꯄꯗ ꯑꯉꯛꯄ ꯑꯃꯁꯨꯡ ꯌꯥꯝ ꯅꯨꯡꯉꯥꯏꯕꯁꯨ ꯐꯥꯎꯈꯤ ꯑꯩꯍꯥꯛꯅ ꯊꯋꯥꯟꯃꯤꯆꯥꯛ ꯃꯊꯤ ꯇꯥꯔꯛꯄꯗ ꯑꯅꯤꯡꯕ ꯐꯣꯡꯗꯣꯛꯈꯤꯕ ꯌꯥꯝꯅ ꯂꯩꯈ꯭ꯔꯦ ꯍꯥꯏꯕꯗꯤ ꯊꯥꯏꯅ ꯑꯍꯜ ꯂꯃꯜꯁꯤꯡꯅ ꯍꯥꯏꯅꯔꯝꯕꯗ ꯊꯋꯥꯟꯃꯤꯆꯥꯛ ꯃꯊꯤ ꯇꯥꯔꯛꯄꯗ ꯅꯥꯄꯤ ꯇꯔꯦꯠ ꯐꯣꯏꯔꯒ ꯃꯣꯟ ꯃꯈꯥꯗ ꯊꯝꯂꯕ ꯃꯇꯨꯡꯗ ꯑꯩꯅ ꯍꯣꯔꯦꯟ ꯃꯪꯒꯗꯕ ꯃꯪꯗꯣ ꯇꯥꯏꯕꯪꯗꯁꯨ ꯊꯨꯡꯉꯤꯅ ꯑꯍꯜ ꯂꯃꯜꯁꯤꯡꯅ ꯍꯥꯏꯕꯤꯔꯝꯏ ꯑꯗꯣ ꯅꯣꯡꯃꯁꯨ ꯑꯩ ꯇꯧꯈ꯭ꯔꯦ ꯌꯥꯝ ꯑꯉꯛꯄꯁꯨ ꯐꯥꯎꯈꯤ ꯌꯥꯝ ꯅꯨꯡꯉꯥꯏꯕꯁꯨ ꯐꯥꯎꯈꯤ ꯍꯥꯏꯗꯤ ꯊꯋꯥꯟꯃꯤꯆꯥꯛ ꯃꯊꯤ ꯇꯥꯔꯛꯄꯗ ꯅꯥꯄꯤ ꯇꯔꯦꯠ ꯐꯣꯏꯔꯒ ꯃꯣꯟ ꯃꯈꯥꯗ ꯊꯝꯕ ꯃꯇꯝꯗ ꯑꯩꯅ ꯃꯪꯗ ꯅꯤꯡꯖꯕ ꯄꯣꯠꯇꯨ ꯎꯕ ꯑꯃꯁꯨꯡ ꯍꯛꯊꯦꯡꯅꯅ ꯊꯦꯡꯅꯈꯤꯕꯁꯨ ꯌꯥꯎꯈ꯭ꯔꯦ